ꯑꯩꯒꯤ ꯃꯣꯠꯇꯗꯤ ꯑꯩꯈꯣꯏꯒꯤ ꯃꯅꯤꯄꯨꯔꯒꯤ ꯑꯣꯏꯅ ꯆꯍꯤ ꯍꯧꯕ ꯅꯨꯃꯤꯠꯅꯤ ꯍꯥꯏꯅꯁꯨ ꯈꯪꯅꯔꯤꯕ ꯁꯖꯤꯕꯨꯒꯤ ꯅꯣꯡꯃ ꯄꯥꯟꯕ ꯆꯩꯔꯥꯎꯕ ꯍꯥꯏꯕꯁꯤ ꯌꯥꯝꯅ ꯃꯔꯨꯑꯣꯏꯕ ꯅꯨꯃꯤꯠꯅꯤ ꯑꯗꯨꯒ ꯍꯥꯏꯔꯤꯕ ꯅꯨꯃꯤꯠ ꯑꯁꯤꯅ ꯑꯩꯈꯣꯏꯒꯤ ꯀꯜꯆꯔꯕꯨ ꯌꯣꯛꯈꯠꯂꯤ ꯍꯥꯏꯕꯁꯤ ꯇꯁꯦꯡꯅ ꯆꯨꯝꯃꯤ ꯍꯥꯏꯔꯤꯕ ꯅꯨꯃꯤꯠ ꯑꯁꯤꯗ ꯑꯩꯈꯣꯏꯅ ꯏꯃꯨꯡ ꯃꯅꯨꯡ ꯁꯤꯠ ꯁꯦꯡꯕ ꯑꯃꯁꯨꯡ ꯂꯥꯏꯅꯤꯡꯊꯧ ꯁꯅꯥꯃꯍꯤ ꯑꯗꯩ ꯏꯃꯥ ꯂꯩꯏꯃꯔꯦꯜ ꯁꯤꯗꯕꯤꯗ ꯑꯩꯈꯣꯏꯅ ꯅ ꯍꯩ ꯂꯩ ꯀꯠꯇꯅ ꯊꯧꯅꯤꯖꯕꯅ ꯑꯩꯈꯣꯏꯒꯤ ꯇꯨꯡꯒꯤ ꯄꯨꯟꯁꯤꯗ ꯍꯥꯏꯗꯤ ꯆꯍꯤꯗꯨꯒꯤ ꯑꯣꯏꯅ ꯑꯩꯈꯣꯏꯁꯦ ꯑꯁꯣꯏ ꯑꯉꯥꯝ ꯌꯥꯎꯗꯕ ꯄꯤꯟꯅꯕꯤꯌꯨ ꯍꯥꯏꯅ ꯅꯤꯖꯕ ꯑꯁꯤ ꯈ꯭ꯋꯥꯏꯗꯒꯤ ꯐꯖꯕ ꯆꯩꯔꯥꯎꯕꯒꯤ ꯀꯜꯆꯔ ꯑꯃꯒꯤ ꯃꯅꯨꯡ ꯆꯟꯅꯤ